ꯇ꯭ꯋꯦꯜꯞ ꯊꯥꯎꯖꯟ ꯐꯥꯏꯐ ꯍꯟꯗ꯭ꯔꯦꯠ ꯁꯤꯛꯁꯇꯤ ꯊ꯭ꯔꯤ ꯅꯥꯏꯟꯇꯤ ꯑꯩꯠ ꯊꯥꯎꯖꯟ ꯇꯨ ꯍꯟꯗ꯭ꯔꯦꯠ ꯊꯔꯇꯤ ꯐꯣꯔ ꯅꯥꯏꯟꯇꯤ ꯁꯚꯦꯟ ꯊꯥꯎꯖꯟ ꯊ꯭ꯔꯤ ꯍꯟꯗ꯭ꯔꯦꯠ ꯐꯣꯔꯇꯤ ꯊ꯭ꯔꯤ ꯋꯥꯟ ꯂꯥꯈ ꯐꯤꯞꯇꯤ ꯊ꯭ꯔꯤ ꯊꯥꯎꯖꯟ ꯇꯨ ꯍꯟꯗ꯭ꯔꯦꯠ ꯁꯤꯛꯁꯇꯤ ꯊ꯭ꯔꯤ ꯇꯨ ꯂꯥꯛꯁ ꯅꯥꯏꯟꯇꯤ ꯑꯩꯠ ꯊꯥꯎꯖꯟ ꯐꯣꯔ ꯍꯟꯗ꯭ꯔꯦꯠ ꯅꯥꯏꯟꯇꯤ ꯐꯥꯏꯐ